ꯍꯜꯂꯣ ꯍꯜꯂꯣ ꯎꯝ ꯇꯥꯏꯌꯦ ꯍꯣꯏ ꯂꯩꯌꯦ ꯀꯦꯛ ꯑꯣꯔꯗꯔ ꯇꯧꯒꯦ ꯍꯥꯏꯕ꯭ꯔ ꯑꯣ ꯍꯣ ꯍꯣꯏ ꯍꯣꯏ ꯌꯥꯒꯅꯤ ꯀꯔꯤ ꯐ꯭ꯂꯦꯕꯔ ꯇꯧꯁꯤꯔ ꯆꯣꯀ꯭ꯂꯦꯠꯀꯤ ꯂꯩꯌꯦ ꯕ꯭ꯂꯨꯕꯦꯔꯤ ꯂꯩꯌꯦ ꯕꯦꯅꯤꯜꯂꯥ ꯂꯩꯌꯦ ꯕꯠꯇꯔꯁ꯭ꯀꯣꯁ ꯂꯩꯌꯦ ꯐꯐꯂꯦꯕꯔ ꯌꯥꯝ ꯂꯩꯌꯦ

ꯑꯣ ꯍꯣꯏ ꯀꯦ ꯖꯤ ꯑꯅꯤ ꯀꯣ ꯗꯤꯖꯥꯏꯟꯗꯨ ꯅꯨꯄꯥꯔ ꯅꯨꯄꯤꯔ ꯑꯉꯥꯡꯗꯣ ꯑꯣ ꯑꯗꯨꯗꯤ ꯀꯃꯥꯏꯅ ꯇꯧꯁꯤꯔ ꯗꯤꯖꯥꯏꯟꯗꯣ ꯕꯔꯕꯤꯒꯤ ꯇꯧꯁꯤꯔ ꯀꯃꯥꯏꯅ ꯇꯧꯁꯤꯔ ꯎꯝ ꯎꯝ ꯎꯝ ꯎꯝ ꯀꯦꯛꯇꯨꯗꯤ ꯄꯨꯡ ꯀꯌꯥꯗ ꯂꯧꯒꯦ ꯍꯥꯏꯕ꯭ꯔ ꯑꯣ ꯑꯣ ꯑꯣ ꯑꯣ ꯍꯣꯏ ꯄ꯭ꯔꯥꯏꯖꯇꯤ ꯀꯦ ꯖꯤ ꯑꯃꯗ ꯑꯩꯠ ꯍꯟꯗ꯭ꯔꯦꯗ ꯑꯣꯏꯌꯦ ꯀꯣ ꯀꯦ ꯖꯤ ꯑꯅꯤ ꯎꯝ ꯍꯣꯏ ꯍꯣꯏ ꯃꯤꯡꯗꯤ ꯀꯔꯤ ꯊꯥꯎꯔ ꯍꯦꯞꯄꯤ ꯕꯥꯔꯠꯗꯦ ꯆꯍꯤ ꯀꯌꯥꯒꯤꯅꯣ ꯃꯤꯡꯗꯤ ꯀꯔꯤ ꯊꯥꯎꯔ ꯍꯦꯞꯄꯤ ꯕꯥꯔꯠꯗꯦ ꯑꯣ ꯑꯣ ꯑꯣ ꯍꯣ ꯃꯤꯡꯗꯣ ꯑꯁꯤ ꯑꯩꯒꯤ ꯅꯝꯕꯔꯗ ꯋꯥꯠꯆꯞ ꯇꯧꯔꯛꯑꯣꯀꯣ ꯍꯣꯏ ꯍꯣꯏ ꯍꯣꯏ ꯍꯣꯏ ꯍꯣꯏ ꯍꯣꯏ ꯍꯣꯏ ꯑꯥ ꯑꯥ ꯑꯥ ꯐꯅꯤ ꯑꯍꯣꯏ ꯍꯣꯏ ꯍꯣꯏ ꯄꯨꯡ ꯑꯍꯨꯝ ꯃꯔꯤ ꯑꯗꯨꯋꯥꯏꯗ ꯂꯥꯛꯑꯣ ꯌꯥꯒꯅꯤ ꯍꯣꯏ ꯍꯣꯏ ꯍꯣꯏ ꯍꯣꯏ ꯍꯣꯏ ꯌꯥꯔꯦ ꯌꯥꯔꯦ ꯄꯦꯃꯦꯟꯗꯣ ꯍꯌꯦꯡ ꯑꯗꯨꯝ ꯀꯦꯁꯇ ꯇꯧꯒꯦ ꯍꯥꯏꯕ꯭ꯔ ꯍꯜꯂꯣ ꯑꯣ ꯍꯣꯏ ꯑꯗꯨꯗꯤ ꯍꯌꯦꯡꯗꯨ ꯂꯥꯛꯈ꯭ꯔꯣ ꯑꯗꯨꯗꯤ ꯑꯣ ꯍꯣꯏ ꯇꯦꯟ ꯄꯥꯔꯁꯟ ꯇꯧꯕꯤꯔꯒꯦ ꯋꯥꯟ ꯊꯥꯎꯖꯟ ꯐꯥꯏꯚ ꯍꯟꯗ꯭ꯔꯦꯗꯇꯣ ꯍꯣꯏ ꯍꯣꯏ ꯍꯣꯏ ꯎꯝ ꯎꯝ ꯎꯝ ꯍꯣꯏ ꯍꯣꯏ ꯌꯥꯔꯦ ꯌꯥꯔꯦ ꯍꯣꯏ ꯍꯣꯏ ꯍꯣꯏ ꯍꯌꯦꯡ ꯄꯨꯡ ꯃꯔꯤꯗ ꯂꯥꯛꯑꯣ ꯎꯝ